ꯑꯈꯣꯏꯅ ꯌꯥꯝꯅ ꯁꯤꯖꯤꯟꯅꯕꯁꯤꯡ ꯍꯥꯏꯔꯒꯗꯤ ꯑꯌꯥꯔꯇꯦꯜ ꯑꯃꯁꯨꯡ ꯖꯤꯌꯣꯅꯤ ꯃꯔꯛ ꯃꯔꯛꯇ ꯑꯌꯥꯔꯇꯦꯜꯒꯤ ꯅꯦꯠ ꯅꯦꯠꯋꯥꯔꯛꯁꯦ ꯌꯥꯝ ꯃꯔꯛ ꯃꯔꯛꯇ ꯅꯨꯉꯥꯏꯇꯦ ꯍꯟꯗꯛꯇꯤ ꯌꯥꯝꯁꯨ ꯅꯨꯉꯥꯏꯈꯤꯗ꯭ꯔꯦ ꯇꯦꯂꯤꯐꯣꯟ ꯇꯦꯂꯤꯐꯣꯟ ꯏꯟꯇꯔꯅꯦꯠ ꯁꯥꯔꯕꯤꯁꯁꯤꯡ ꯄꯤꯕ ꯍꯣꯏ ꯂꯩꯌꯦ ꯑꯗꯒꯤ ꯀꯩ ꯇꯥꯋꯔꯁꯨ ꯑꯗꯨꯝ ꯈꯤꯜꯂꯦꯕ ꯃꯌꯥꯝ ꯌꯨꯝ ꯃꯔꯛꯇ ꯇꯥꯋꯔ ꯃꯌꯥꯝ ꯑꯗꯨ ꯈꯤꯜꯂꯒ ꯑꯩꯈꯣꯏꯒꯤ ꯁꯥꯔꯕꯤꯁꯇꯣ ꯑꯗꯨꯃꯥꯏꯅ ꯅꯨꯉꯥꯏꯍꯟꯅꯕ ꯍꯣꯠꯅꯩ ꯃꯣꯏꯅ